ꯁ꯭ꯀꯨꯜ ꯇꯝꯂꯤꯕ ꯃꯇꯨꯡꯗ ꯑꯉꯥꯡꯁꯤꯡꯅ ꯃꯍꯩ ꯃꯁꯤꯡ ꯃꯄꯨꯡ ꯐꯥꯅ ꯇꯝꯗꯦ ꯍꯥꯏꯅ ꯈꯜꯂꯤ ꯃꯔꯝꯗꯤ ꯍꯧꯖꯤꯛ ꯃꯇꯝꯗ ꯇꯧꯅꯔꯤꯕ ꯏꯖꯨꯀꯦꯁꯟ ꯁꯤꯁꯇꯦꯝꯒꯤ ꯀ꯭ꯋꯥꯂꯤꯇꯤ ꯏꯖꯨꯀꯦꯁꯟ ꯑꯣꯏꯗꯦ ꯁꯥꯔꯇꯤꯐꯤꯀꯦꯠ ꯐꯪꯂꯕꯈꯛꯀꯤ ꯈꯜꯂꯒ ꯇꯝꯕꯁꯨ ꯃꯌꯥꯝ ꯌꯥꯎꯔꯤ ꯃꯍꯩ ꯍꯩꯕ ꯍꯩꯇꯕ ꯊꯥꯗꯅ ꯁꯥꯔꯇꯤꯐꯤꯀꯦꯠ ꯐꯪꯂꯕꯗꯤ ꯄꯩꯁꯥ ꯈꯔ ꯄꯤꯗꯨꯅ ꯀꯔꯞꯁꯟ ꯇꯧꯗꯨꯅ ꯁ꯭ꯔꯀꯥꯔ ꯊꯕꯛ ꯆꯪꯍꯧꯅꯕ ꯍꯣꯠꯅꯩ ꯑꯗꯨꯒ ꯀ꯭ꯔꯕꯥꯔ ꯇꯧꯕ ꯄꯥꯝꯕ ꯃꯤꯑꯣꯏꯁꯤꯡꯅ ꯂꯥꯏꯔꯤꯛ ꯃꯄꯨꯝ ꯐꯥꯅ ꯍꯩꯇꯕꯅ ꯃꯔꯝ ꯑꯣꯏꯔꯒ ꯅꯤꯌꯣꯝ ꯆꯨꯝꯅ ꯂꯥꯤꯔꯤꯛ ꯂꯥꯏꯁꯨ ꯈꯪꯅ ꯀ꯭ꯔꯕꯥꯔꯁꯨ ꯇꯧꯅꯗꯦ ꯑꯗꯨꯅ ꯏꯟꯈꯠꯂꯛꯂꯤꯕ ꯑꯉꯥꯡꯁꯤꯡꯗ ꯁꯣꯛꯄ ꯀ꯭ꯔꯕꯥꯔ ꯅꯤꯁꯥꯒꯤ ꯀ꯭ꯔꯕꯥꯔ ꯇꯧꯕꯁꯨ ꯑꯗꯨꯝ ꯃꯌꯥꯝ ꯌꯥꯎꯅꯩ ꯅꯤꯌꯣꯝ ꯆꯨꯝꯅ ꯐꯦꯃꯤꯂꯤꯒꯤ ꯀ꯭ꯔꯕꯥꯔꯗ ꯁꯔꯨꯛ ꯌꯥꯗꯨꯅ ꯀ꯭ꯔꯕꯥꯔ ꯇꯧꯕꯁꯨ ꯑꯗꯨꯝ ꯌꯥꯎꯅꯩ ꯑꯗꯨꯕꯨ ꯃꯁꯤꯡꯗꯤ ꯌꯥꯝꯗꯦ